ꯑꯥ ꯅꯪꯗꯤ ꯀꯅꯥ

ꯅꯠꯇꯦ ꯅꯠꯇꯦ ꯉꯥꯏꯈꯣ ꯅꯪꯕꯨ ꯀꯅꯥꯅꯣ ꯀꯝꯂꯥ ꯑꯣ ꯑꯣ ꯑꯣ ꯑꯣ ꯅꯪꯒꯤ ꯅꯦꯠꯋꯥꯛꯇꯣ ꯌꯥꯝ ꯅꯨꯡꯉꯥꯏꯇꯕ ꯃꯥꯜꯂꯤꯅꯦ ꯀꯝꯂꯥ ꯑꯥ ꯇꯥꯏꯌꯦ ꯇꯥꯏ ꯍꯥꯏꯔꯛꯑꯣ ꯍꯥꯏꯔꯛꯑꯣ ꯑꯩꯅ ꯍꯧꯖꯤꯛ ꯑꯩꯈꯣꯏ ꯇ꯭ꯔꯦꯅꯔꯁꯦ ꯃꯤ ꯃꯉꯥꯒꯨꯝꯕ ꯂꯩꯌꯦ ꯅꯨꯄꯤꯒꯤꯗꯀꯣ ꯅꯨꯄꯥꯒꯤꯗꯗꯤ ꯌꯥꯝꯃꯦ ꯑꯗꯨꯕꯨ ꯅꯪꯗꯤ ꯅꯨꯄꯤꯅꯤꯅ ꯑꯣ ꯑꯩꯒꯤꯗꯤ ꯑꯩꯅ ꯇ꯭ꯔꯦꯟ ꯇꯧꯕꯁꯦ ꯃꯤ ꯇꯔꯥꯃꯉꯥꯒꯨꯝꯕꯗꯤ ꯁꯨꯏꯀꯣ ꯑꯗꯨꯕꯨ ꯑꯩꯅ ꯀꯅꯥ ꯀꯅꯥ ꯑꯦꯕꯁꯦꯟ ꯇꯧꯔꯛꯄ ꯅꯨꯃꯤꯠꯁꯨ ꯂꯩꯗꯅ ꯑꯣꯖꯥ ꯍꯥꯏꯁꯦ ꯊꯕꯛ ꯆꯤꯟꯗꯅ ꯑꯗꯨꯒꯨꯝꯕ ꯃꯣꯏ ꯌꯥꯎꯈ꯭ꯔꯗꯤ ꯀꯨꯟꯒꯨꯝꯕ ꯁꯨꯕ ꯅꯨꯃꯤꯠꯁꯨ ꯂꯩ ꯇꯔꯥꯃꯉꯥ ꯑꯗꯨꯕꯨ ꯑꯦꯄ꯭ꯔꯣꯛꯁꯤꯃꯦꯠꯂꯤ ꯇꯔꯥꯃꯉꯥꯕꯨꯗꯤ ꯑꯗꯨꯝ ꯑꯣꯏ

ꯑꯥ ꯀꯝꯂꯥꯒꯤ ꯅꯦꯠꯋꯥꯛꯁꯦ ꯈꯔ ꯅꯨꯡꯉꯥꯏꯇꯕ ꯃꯥꯜꯂꯦ ꯑꯥ ꯇꯥꯏꯌꯦ ꯍꯥꯏꯔꯛꯑꯣ ꯑꯥ ꯖꯤꯝꯁꯤꯗꯤ ꯑꯩꯈꯣꯏ ꯄꯨꯡ ꯑꯌꯨꯛꯇꯒꯤ ꯑꯗꯨꯝ ꯍꯥꯡꯖꯩꯀꯣ ꯇ꯭ꯋꯦꯟꯇꯤ ꯐꯣꯔ ꯑꯋꯔ ꯍꯥꯏꯕꯃꯛꯇꯤ ꯌꯥꯔꯣꯏ ꯑꯩꯈꯣꯏꯅ ꯑꯌꯨꯛꯁꯦ ꯄꯨꯡ ꯇꯔꯨꯛꯇꯒꯤꯅ ꯄꯨꯡ ꯅꯨꯡꯗꯥꯡ ꯋꯥꯏꯔꯝꯒꯤ ꯄꯨꯡ ꯅꯤꯄꯥꯜ ꯐꯥꯎꯕꯗꯤ ꯑꯗꯨꯝ ꯍꯥꯡꯏꯀꯣ ꯃꯁꯤꯗ ꯑꯩꯈꯣꯏꯒꯤ ꯇ꯭ꯔꯦꯅꯔꯁꯦ ꯑꯗꯨꯝ ꯇꯧꯕꯅꯦ ꯑꯗꯨꯕꯨ ꯅꯪꯅ ꯑꯩꯉꯣꯟꯗ ꯂꯧꯅꯤꯡꯕ ꯇꯥꯔꯒꯗꯤ ꯅꯪ ꯑꯌꯨꯛ ꯃꯣꯔꯅꯤꯡ ꯐꯥꯔꯁ ꯃꯣꯔꯅꯤꯡ ꯄꯨꯡ ꯇꯔꯨꯛꯇꯒꯤꯅ ꯄꯨꯡ ꯅꯤꯄꯥꯜ ꯐꯥꯎ ꯁꯤꯒꯤ ꯃꯅꯨꯡꯗ ꯂꯥꯛꯄꯅꯗꯤ ꯐꯒꯅꯤꯅ ꯈꯜꯂꯦ ꯑꯥ ꯑꯗꯨ ꯅꯪ ꯑꯌꯨꯛꯇ ꯂꯥꯛꯄ ꯉꯝꯃꯣꯏ ꯍꯥꯏꯔꯤꯔꯕ ꯑꯥ ꯅꯪ ꯑꯌꯨꯛꯇ ꯂꯥꯛꯄ ꯉꯝꯃꯣꯏ ꯍꯥꯏꯔꯤꯔꯕ

ꯑꯩ ꯇꯔꯥ ꯃꯉꯥ ꯍꯥꯏꯖꯈ꯭ꯔꯗꯨꯗꯤ ꯑꯩ ꯑꯌꯨꯛꯇ ꯂꯧꯏ ꯑꯩ ꯄꯨꯡ ꯇꯔꯨꯛꯇꯒꯤꯅ ꯄꯨꯡ ꯇꯔꯥ ꯐꯥꯎꯕꯗꯤ ꯑꯗꯨꯝ ꯂꯩꯒꯅꯤ ꯑꯦꯕꯥꯏꯂꯦꯕꯜ ꯑꯣꯏꯒꯅꯤꯀꯣ ꯑꯗꯨꯒ ꯑꯗꯨꯒꯤ ꯃꯇꯨꯡꯗ ꯑꯣꯖꯥ ꯇ꯭ꯔꯦꯅꯔꯁ ꯑꯇꯣꯞꯄ ꯂꯩꯒꯅꯤ ꯌꯥꯅꯤ ꯀꯝꯂꯥ ꯅꯪꯅ ꯍꯥꯏꯔꯤ ꯇꯥꯏꯃꯤꯡꯗꯣ ꯑꯩꯒꯤ ꯇꯥꯏꯃꯤꯡꯒ ꯑꯗꯨꯝ ꯆꯥꯟꯅꯩ ꯅꯪ ꯂꯥꯛꯄ ꯑꯗꯨꯝ ꯌꯥꯒꯅꯤ ꯑꯣ ꯑꯗꯣ ꯑꯩꯅ ꯈꯪꯖꯅꯤꯡꯉꯤꯁꯦ ꯀꯝꯂꯥ ꯅꯪ ꯍꯥꯟꯅꯁꯨ ꯖꯤꯝ ꯁꯥꯟꯅꯔꯝꯃꯕꯣ ꯍꯣꯏ ꯍꯣꯏ ꯍꯣꯏ ꯑꯗꯨꯗꯤ ꯖꯤꯝꯒꯤ ꯆꯥꯅꯕꯒꯤꯗꯨꯁꯨ ꯀꯔꯤꯅꯣ ꯑꯩꯅ ꯍꯥꯏꯔꯤꯁꯦ ꯑꯃꯨꯛꯇ ꯇꯥꯈꯣ ꯅꯪ ꯍꯌꯦꯡ ꯂꯥꯛꯏꯗꯣ ꯑꯩ ꯍꯌꯦꯡꯁꯦ ꯄꯨꯡ ꯇꯔꯨꯛ ꯈꯤꯇꯪ ꯍꯦꯜꯂꯒ ꯂꯥꯛꯀꯅꯦꯕꯀꯣ ꯑꯗꯨꯅ ꯑꯩ ꯂꯩꯇ꯭ꯔꯒꯁꯨ ꯅꯪꯅ ꯑꯅꯧꯕ ꯑꯦꯗꯃꯤꯁꯟ ꯇꯧꯒꯗꯕꯅꯤꯗꯅꯀꯣ ꯑꯗꯨꯅ ꯑꯗꯨꯗ ꯂꯩꯔꯤꯕ ꯀꯥꯎꯟꯇꯔꯗ ꯂꯩꯔꯤꯕ ꯃꯤꯗꯨꯗ ꯑꯦꯗꯃꯤꯁꯟ ꯑꯗꯨꯝ ꯇꯧꯔꯝꯃꯣ ꯃꯦꯝ ꯑꯁꯤ ꯁꯤꯒꯤꯅꯤ ꯍꯥꯏꯕꯗꯣ ꯅꯪꯅ ꯑꯗꯨꯝ ꯍꯥꯏꯔꯝꯃꯣ ꯑꯗꯨꯒ ꯑꯩꯉꯣꯟꯗ ꯑꯩꯅ ꯑꯩꯒꯤ ꯀꯟꯇꯦꯛ ꯅꯝꯕꯔꯁꯨ ꯃꯣꯏꯗ ꯑꯗꯨꯝ ꯂꯩꯕꯅꯦ ꯑꯗꯨ ꯑꯩꯅ ꯁꯤꯒꯤꯁꯦ ꯆꯠꯇ꯭ꯔꯁꯨ ꯅꯝꯕꯔ ꯑꯇꯣꯞꯄ ꯑꯃꯗꯨꯗ ꯑꯗꯨꯝ ꯇꯧꯔꯛꯄ ꯌꯥꯒꯅꯤ ꯑꯗꯨꯒ ꯑꯩꯈꯣꯏ ꯑꯩ ꯂꯥꯛꯑ ꯀꯥꯟꯗ ꯊꯦꯡꯅꯔꯒ ꯑꯗꯨꯝ ꯇꯧꯔꯁꯤꯀꯣ ꯀꯝꯂꯥ ꯍꯣꯏ ꯍꯣꯏ ꯃꯐꯝꯁꯤꯗ ꯂꯥꯛꯑꯒ ꯂꯣꯏꯅ ꯈꯪꯉꯅꯤ ꯑꯗꯨꯅ ꯅꯪ ꯍꯌꯦꯡ ꯑꯌꯨꯛ ꯉꯟꯇꯥ ꯄꯨꯡ ꯇꯔꯨꯛ ꯈꯔ ꯍꯦꯜꯂꯒ ꯑꯗꯨꯝ ꯂꯥꯛꯅꯕ ꯇꯧꯔꯣ ꯍꯣꯏ ꯍꯣꯏ ꯐꯔꯦ ꯐꯔꯦ ꯊꯝꯃꯣ ꯊꯝꯃꯣ ꯑꯥꯎ ꯑꯥꯎ